ꯑꯩꯅ ꯆꯥꯛ ꯊꯣꯡꯕꯗ ꯃꯇꯝ ꯀꯨꯏꯅ ꯃꯇꯝ ꯀꯨꯏꯅ ꯆꯪꯗꯦ ꯄꯨꯡ ꯑꯃꯃꯨꯛꯇꯤ ꯆꯪꯉꯤ ꯑꯩꯅ ꯅꯣꯡꯃ ꯕꯤꯐ ꯊꯣꯡꯕ ꯃꯇꯝꯗ ꯐꯥꯔꯁ ꯇꯥꯏꯝ ꯑꯣꯏꯕꯅꯤꯅ ꯍꯩꯇꯦ ꯑꯗꯨꯕꯨ ꯑꯩꯅ ꯌꯨꯇꯨꯕꯇ ꯌꯦꯡꯉꯥꯒ ꯊꯣꯡꯉꯤ ꯑꯍꯥꯟꯕꯗ ꯈꯥꯡ ꯊꯥꯡꯒꯠꯄꯤꯔꯅꯤ ꯈꯥꯡ ꯊꯪꯒꯠꯂꯕ ꯃꯇꯨꯡꯗ ꯊꯥꯎ ꯍꯩꯖꯤꯟꯕꯤꯔꯅꯤ ꯍꯩꯖꯤꯟꯕꯤꯔꯒ ꯊꯥꯎ ꯃꯨꯟꯂꯦ ꯍꯥꯏꯔꯕ ꯃꯇꯝꯗ ꯃꯗꯨꯗ ꯍꯥꯞꯀꯗꯕ ꯃꯆꯜ ꯇꯤꯜꯍꯧ ꯆꯅꯝ ꯁꯨꯔꯒ ꯊꯝꯕꯤꯔꯅꯤ ꯇꯣꯃꯦꯇꯣ ꯑꯃꯁꯨꯡ ꯃꯤꯠ ꯃꯁꯥꯂꯥ ꯖꯤꯔꯥ ꯑꯗꯨ ꯀꯩꯀꯥ ꯄꯨꯂꯞ ꯊꯝꯕꯤꯔꯅꯤ ꯑꯗꯨꯒ ꯑꯃꯃꯝ ꯍꯥꯞꯆꯤꯟꯕꯤꯔꯅꯤ ꯑꯣꯠꯄꯤꯔꯅꯤ ꯑꯣꯠꯄ ꯌꯥꯕ ꯃꯇꯝꯗ ꯑꯣꯠꯄ ꯂꯣꯏꯔꯦ ꯍꯥꯏꯕ ꯃꯇꯝꯗ ꯇꯣꯏꯔꯦ ꯍꯥꯏꯕ ꯃꯇꯝꯗ ꯕꯤꯐ ꯍꯥꯞꯆꯤꯟꯕꯤꯔꯅꯤ ꯕꯤꯐ ꯍꯥꯞꯆꯤꯟꯂꯒ ꯑꯣꯠꯄ ꯌꯥꯕ ꯑꯣꯠꯂꯦ ꯑꯣꯠꯄ ꯑꯣꯠꯄ ꯂꯣꯏꯔꯕ ꯃꯇꯨꯡꯗ ꯏꯁꯤꯡ ꯈꯤꯇꯪ ꯍꯥꯞꯆꯤꯟꯕꯤꯔꯅꯤ ꯏꯁꯤꯡ ꯍꯥꯞꯂꯒ ꯀꯨꯀꯔꯗꯨ ꯈꯨꯝꯖꯤꯟꯕꯤꯔꯣ ꯈꯨꯝꯖꯤꯟꯕꯤꯔꯒ ꯀꯥꯝꯍꯟꯕꯤꯔꯣ ꯑꯗꯨꯒ ꯂꯣꯏꯔꯛꯄꯗ ꯑꯗꯨꯝ ꯆꯥꯕꯗꯤ ꯑꯩꯗꯤ ꯆꯥꯛ ꯊꯣꯡꯕꯗ ꯃꯇꯝ ꯀꯩꯁꯨ ꯌꯥꯝ ꯀꯨꯏꯅ ꯆꯪꯗꯦ